ꯔꯦꯁꯀꯥꯟ ꯅꯠꯇ꯭ꯔꯣ ꯅꯪ ꯃꯤꯁ ꯀꯣꯜ ꯑꯃ ꯂꯩꯔꯝꯃꯤꯅꯦ ꯎꯝ ꯅꯨꯡꯉꯥꯏꯔꯤꯌꯦ ꯅꯪꯗꯤ ꯀꯃꯥꯏꯅ ꯇꯧꯔꯤꯒꯦ ꯅꯨꯡꯉꯥꯏꯔꯤꯕꯣ ꯅꯪ ꯀꯣꯏ ꯂꯥꯛꯀꯅꯦꯗꯣ ꯀꯩꯗꯧꯉꯩ ꯂꯥꯛꯇꯣꯏꯅꯣ ꯎꯝ ꯅꯣꯏ ꯀꯅꯥ ꯀꯅꯥ ꯂꯥꯛꯀꯦ ꯍꯥꯏꯅꯣ ꯅꯇꯣꯝ ꯂꯥꯛꯇꯣꯏꯔꯣ ꯌꯥꯏꯌꯦ ꯂꯥꯛꯑꯣ ꯑꯗꯨꯝ ꯀꯣꯏꯕ ꯂꯩꯕꯩꯕꯨꯗꯤ ꯑꯩꯈꯣꯏꯗ ꯑꯗꯨꯝ ꯂꯩꯔꯁꯨ ꯌꯥꯅꯤꯗ ꯀꯣꯏꯐꯝꯁꯦ ꯑꯩꯈꯣꯏꯒꯤꯗꯤ ꯀꯩꯅꯣꯗ ꯁꯦꯔꯧ ꯁꯣꯝ ꯃꯈꯥ ꯈꯔ ꯍꯥꯏꯊꯔꯒꯅꯦ ꯀꯩꯅꯣ ꯏꯃꯥ ꯌꯨꯝꯊꯣꯡ ꯂꯥꯏꯔꯦꯝꯕꯤ ꯍꯥꯏꯅ ꯂꯥꯏꯒꯤ ꯈꯨꯕꯝ ꯑꯃ ꯂꯩꯕ ꯎꯝ ꯑꯗꯨꯗ ꯂꯥꯏ ꯈꯣꯏꯔꯝꯕ ꯆꯠꯄꯁꯨ ꯌꯥꯔꯦ ꯑꯗꯨꯗꯤ ꯀꯩꯅꯣꯗ ꯋꯥꯛꯆꯤꯡꯒꯤ ꯄꯨꯔꯅꯤꯃꯥ ꯅꯨꯃꯤꯠꯇ ꯈꯣꯏꯔꯝꯃꯦꯕ ꯑꯗꯨꯒꯤ ꯂꯥꯏꯗꯣ ꯑꯗꯨꯏ ꯋꯥꯛꯆꯤꯡꯒꯤ ꯄꯨꯔꯅꯤꯃꯥ ꯅꯣꯡꯃꯗꯣ ꯈꯛꯇꯅꯦꯕ ꯂꯥꯏ ꯑꯗꯨꯒꯤ ꯏꯔꯥꯠꯂꯤꯁꯦ ꯑꯥ ꯆꯍꯤ ꯑꯝꯗ ꯑꯗꯣ ꯑꯩꯈꯣꯏꯒꯤ ꯃꯈꯥꯔꯣꯝ ꯃꯥꯏꯀꯩꯒꯤ ꯑꯣꯏꯅ ꯑꯗꯨꯝ ꯑꯁꯤ ꯊꯣꯡ ꯑꯆꯪ ꯊꯣꯡ ꯍꯥꯏꯅ ꯂꯩꯗꯅ ꯑꯗꯨꯒꯤ ꯑꯗꯨꯒꯤ ꯃꯐꯝꯗꯨꯗ ꯑꯣꯏꯌꯦ ꯑꯗꯨꯅ ꯃꯤ ꯌꯥꯝ ꯈꯣꯏꯔꯝꯕ ꯂꯥꯏ ꯈꯣꯏꯔꯝꯕ ꯌꯥꯝ ꯂꯥꯛꯅꯩ ꯎꯝ ꯅꯠꯇꯦ ꯍꯧꯖꯤꯛꯀꯤꯁꯤꯅ ꯍꯧꯖꯤꯛꯀꯤ ꯑꯩꯅ ꯍꯥꯏꯔꯤꯕ ꯂꯥꯏꯒꯤ ꯈꯨꯕꯝꯁꯤꯅ ꯈꯔ ꯑꯁꯣꯝ ꯃꯈꯥꯔꯣꯝꯗ ꯈꯔ ꯍꯥꯏꯊꯔꯒ ꯊꯣꯡꯗꯨꯅ ꯑꯃꯨꯛ ꯍꯦꯛ ꯁꯦꯔꯧ ꯊꯣꯡꯗꯨꯅ ꯑꯃꯨꯛ ꯍꯦꯛ ꯁꯦꯔꯧ ꯆꯪꯉꯛꯄꯒ ꯊꯣꯡꯗꯣ ꯂꯥꯜꯂꯒ ꯁꯦꯔꯧ ꯃꯅꯨꯡ ꯆꯪꯗꯣꯏꯅꯦꯕ ꯎꯝ ꯂꯩꯌꯦ ꯂꯩꯌꯦ ꯑꯗꯣ ꯎꯝ ꯃꯤ ꯃꯌꯥꯝ ꯌꯥꯝ ꯂꯥꯛꯅꯩꯌꯦ ꯀꯩꯅꯣꯗ ꯅ꯭ꯌꯨ ꯌꯥꯔꯒꯨꯝꯕ ꯀꯩꯒꯨꯝꯕꯗꯒ ꯑꯗꯨꯝ ꯆꯥꯛ ꯆꯥꯅꯕ ꯄꯤꯛꯅꯤꯛꯀꯨꯝꯕ ꯀꯩꯒꯨꯝꯕ ꯑꯗꯨꯝ ꯂꯥꯛꯑꯦ ꯑꯇꯩ ꯍꯥꯏꯔꯒꯗꯤ ꯑꯃꯨꯛ ꯏꯕꯨꯙꯧ ꯋꯥꯡꯕ꯭ꯔꯦꯜ ꯍꯔꯥꯎꯕ ꯍꯥꯏꯅ ꯀꯣ ꯑꯗꯨꯗꯣ ꯑꯗꯨꯒꯤ ꯑꯗꯨꯅ ꯑꯃꯨꯛ ꯀꯩꯅꯣꯗ ꯍꯔꯥꯎꯕ ꯀꯥꯂꯦꯟ ꯀꯥꯂꯦꯟꯗ ꯍꯔꯥꯎꯕ ꯎꯝ ꯍꯣꯏ ꯍꯣꯏ ꯌꯥꯏ ꯌꯥꯏꯌꯦ ꯆꯤꯜꯂꯣꯏ ꯑꯗꯨꯝ ꯂꯥꯛꯑꯣ ꯀꯩ ꯀꯩꯝꯇ ꯍꯣꯠꯅꯗꯦ ꯍꯥꯏꯇꯥꯔꯦꯗ ꯑꯗꯨꯝ ꯌꯨꯝꯗ ꯊꯕꯛ ꯏꯪꯈꯥꯡ ꯍꯤꯡꯒꯣꯜ ꯁꯝꯕꯜ ꯈꯔ ꯀꯣꯏꯔ ꯈꯣꯠꯂꯒ ꯑꯗꯨꯝ ꯏꯃꯥ ꯍꯣꯏ ꯃꯇꯦꯡ ꯄꯥꯡꯉꯒ ꯑꯗꯨꯝ ꯂꯩ ꯍꯥꯏꯇꯥꯔꯦ ꯅꯪꯅ ꯀꯃꯥꯏꯅ ꯇꯧꯔꯤꯕ ꯀꯩꯀꯩ ꯍꯣꯠꯅꯔꯤꯕ ꯑꯍꯣꯏ ꯅꯣꯡꯃ ꯋꯥꯠꯂꯤꯉꯩꯗ ꯑꯗꯨꯝ ꯀꯣꯜ ꯇꯧꯔꯛꯑꯣ ꯑꯗꯨꯒ ꯂꯥꯛꯄꯁꯨ ꯅꯣꯡꯃ ꯋꯥꯠꯂꯤꯉꯩꯗ ꯑꯗꯨꯝ ꯂꯥꯛꯑꯣ ꯑꯗꯨꯒ ꯑꯩꯈꯣꯏꯗ ꯑꯗꯨꯝ ꯂꯩꯊꯣꯛꯁꯤ ꯑꯣ ꯍꯣ ꯍꯣ ꯍꯣꯏ ꯎꯝ ꯍꯣꯏ